ꯀꯔꯤꯒꯨꯝꯕ ꯑꯩꯒꯤ ꯊꯕꯛ ꯃꯐꯝꯗ ꯑꯣꯟ ꯗ꯭ꯌꯨꯇꯤꯗ ꯂꯩꯔꯤꯉꯩꯗ ꯑꯣꯔ ꯂꯩꯔꯤꯉꯩꯒꯤ ꯃꯇꯝꯗ ꯑꯔꯨꯕ ꯀꯩꯅꯣ ꯀꯔꯤꯒꯨꯝꯕ ꯑꯃ ꯂꯥꯛꯄ ꯃꯇꯝꯗ ꯃꯗꯨ ꯑꯩ ꯃꯗꯨ ꯀꯔꯤꯒꯨꯝꯕ ꯑꯃꯇ ꯑꯩꯈꯣꯏꯅ ꯌꯥꯝꯅ ꯌꯥꯝꯅ ꯂꯨ ꯍꯥꯏꯗꯤ ꯂꯥꯏꯊꯣꯛꯅ ꯈꯜꯂꯨꯗꯕ ꯄ꯭ꯔꯣꯕ꯭ꯂꯦꯝ ꯈꯨꯗꯤꯡꯃꯛ ꯑꯩꯈꯣꯏꯅ ꯁꯣꯜꯕ ꯇꯧꯕ ꯉꯝꯅꯅꯕ ꯈꯨꯗꯤꯡꯃꯛ ꯑꯩꯈꯣꯏꯅ ꯇꯧꯕ ꯃꯊꯧ ꯇꯥꯏ ꯑꯩ ꯏꯁꯥꯗ ꯊꯣꯛꯄ ꯊꯧꯗꯣꯛ ꯈꯨꯗꯤꯡꯃꯛ ꯃꯗꯨ ꯃꯥꯏꯌꯣꯛꯅꯒꯗꯕꯅꯤ ꯆꯞ ꯆꯥꯅ ꯊꯦꯡꯅꯒꯗꯕꯅꯤ ꯍꯥꯏꯕꯔꯣꯝꯗ ꯃꯥꯏ ꯑꯣꯟꯁꯤꯟꯒꯗꯕꯅꯤ ꯈꯣꯡꯐꯝ ꯆꯦꯠꯅ ꯑꯗꯒꯤ ꯇꯨꯡ ꯍꯟꯗꯅ ꯌꯦꯛꯅꯕꯁꯤꯡꯕꯨ ꯃꯥꯏꯊꯤꯕ ꯄꯤꯅꯕꯒꯤꯗꯃꯛꯇ ꯃꯗꯨ ꯏꯃꯥ ꯂꯩꯕꯥꯛꯀꯤꯗꯃꯛꯇꯅꯤ ꯑꯣꯔ ꯑꯩ ꯏꯁꯥꯒꯤꯗꯃꯛ ꯑꯩꯒꯤ ꯂꯩꯕꯥꯛꯁꯤꯒꯤꯗꯃꯛꯇꯅꯦꯅ ꯈꯜꯂꯒ ꯃꯗꯨ ꯊꯋꯥꯏ ꯈꯨꯕꯥꯛꯇ ꯍꯥꯞꯄꯒ ꯊꯦꯡꯅꯕ ꯃꯊꯧ ꯇꯥꯏ ꯃꯔꯝꯗꯤ ꯑꯩꯈꯣꯏꯅ ꯍꯤꯡꯂꯤꯕ ꯑꯁꯤ ꯏꯃꯥ ꯂꯩꯕꯥꯛꯀꯤꯗꯃꯛꯇꯅꯤ ꯑꯁꯤ ꯑꯩꯈꯣꯏ ꯈꯨꯗꯤꯡꯃꯛ ꯆꯞ ꯆꯥꯅ ꯃꯥꯏꯌꯣꯛꯅꯕ ꯃꯊꯧ ꯇꯥꯏ